ꯑꯁꯦꯡꯕ ꯊꯧꯗꯣꯛꯇ ꯌꯨꯝꯐꯝ ꯑꯣꯏꯕ ꯂꯥꯏꯔꯤꯛ ꯂꯩ ꯁꯤꯡꯀꯤꯡ ꯑꯣꯐ ꯇꯩꯇꯥꯅꯤꯛ ꯍꯥꯏꯔꯤꯕ ꯂꯥꯏꯔꯤꯛ ꯑꯗꯨꯒꯤ ꯖꯍꯥꯖ ꯑꯗꯨꯒꯤ ꯐꯖꯕ ꯑꯗꯨꯒ ꯏꯁꯤꯡꯗ ꯂꯨꯞꯈꯤꯕꯒꯤ ꯑꯋꯥꯕ ꯑꯗꯨꯕꯨ ꯄꯥꯔꯨꯕꯗ ꯄꯨꯛꯅꯤꯡ ꯅꯨꯡꯁꯤꯕ ꯐꯥꯎꯏ ꯌꯥꯝꯅꯁꯨ ꯅꯨꯡꯉꯥꯏ